ꯂꯧꯃꯤꯁꯤꯡꯅ ꯇꯧꯕ ꯌꯥꯗ꯭ꯔꯒꯅ ꯌꯥꯕ ꯅꯠꯇ꯭ꯔꯒꯅ ꯇꯧꯕ ꯄꯥꯝꯕ ꯑꯇꯣꯞꯄ ꯂꯂꯣꯟ ꯏꯇꯤꯛꯁꯤꯡ ꯑꯗꯨꯗꯤ ꯂꯧꯃꯤꯁꯤꯡꯅ ꯃꯣꯏꯅ ꯋꯥꯅ ꯄꯨꯊꯣꯛꯆꯔꯤꯕ ꯄꯣꯊꯣꯛꯁꯤꯡ ꯑꯗꯣ ꯕꯖꯥꯔꯗ ꯀꯥꯔꯛꯇꯨꯅ ꯌꯣꯟꯊꯣꯛꯄ ꯌꯣꯟꯊꯣꯛꯂꯒ ꯄꯩꯁꯥꯗꯨ ꯊꯨꯅ ꯐꯪꯕ ꯄꯥꯝꯕ ꯀꯩꯒꯤꯅꯣꯗ ꯃꯣꯏꯒꯤ ꯂꯩꯇ ꯂꯥꯏꯔꯁꯤꯡ ꯑꯗꯨꯗ ꯄꯩꯁꯥꯁꯤꯡ ꯑꯗꯨꯅ ꯃꯇꯦꯡ ꯄꯥꯡꯅꯒꯅꯤ ꯑꯗꯨꯒ ꯄꯣꯠꯇꯨ ꯂꯧꯃꯤꯅ ꯄꯨꯊꯣꯛꯄ ꯄꯣꯠ ꯍꯥꯏꯁꯤꯅꯗꯤ ꯀꯨꯏꯅ ꯊꯝꯕ ꯌꯥꯕ ꯄꯣꯠ ꯅꯠꯇꯕꯅꯤꯅ ꯕꯖꯥꯔꯗ ꯊꯨꯅ ꯌꯣꯟꯊꯣꯛꯂꯒ ꯊꯨꯅ ꯆꯠꯈ꯭ꯔꯒ ꯃꯣꯏꯅ ꯄꯩꯁꯥꯁꯤꯡ ꯑꯗꯨ ꯐꯪꯕ ꯄꯥꯝꯖꯩ